ꯑꯣꯇꯣ ꯚꯔꯥꯁꯤꯗꯤ ꯊꯥꯎꯗꯣ ꯊꯥꯎ ꯇꯥꯡꯕꯅꯤꯅ ꯌꯥꯝꯅ ꯆꯥꯎꯔꯦ ꯂꯨꯄꯥ ꯂꯤꯁꯤꯡ ꯑꯅꯤ ꯂꯧꯅꯩ ꯃꯇꯝꯁꯤ ꯉꯁꯤꯗꯤ ꯏꯔꯥꯏ ꯑꯣꯏꯕꯅꯤꯅ ꯖꯨꯃꯥ ꯃꯇꯨꯡꯗ ꯑꯣꯏꯅ ꯆꯠꯄꯅ ꯐꯔꯅꯤ ꯍꯧꯖꯤꯛꯇꯤ ꯐꯔꯛ ꯇꯥꯔꯦ ꯅꯨꯡꯗꯥꯡ ꯋꯥꯏꯔꯝ ꯄꯨꯡ ꯑꯅꯤ ꯑꯗꯨꯋꯥꯏꯗ ꯑꯣꯏꯅ ꯆꯠꯂꯁꯤ